ꯚꯥꯏ ꯇ꯭ꯔꯦꯟꯗꯣ ꯑꯩ ꯌꯧꯔꯦꯕꯀꯣ ꯇ꯭ꯔꯦꯟꯗꯣ ꯅꯨꯡꯕꯨꯗꯤ ꯅꯨꯡꯉꯥꯏ ꯀꯥꯈꯠꯂꯦ ꯐꯝꯃꯦ ꯁꯤꯠꯁꯨ ꯑꯗꯨꯝ ꯃꯣꯃꯣꯟ ꯂꯥꯎꯔꯒ ꯑꯗꯨꯝ ꯅꯨꯡꯉꯥꯏ ꯍꯥꯟꯅ ꯑꯩꯈꯣꯏꯅ ꯇꯣꯡꯉꯛꯈꯤꯕ ꯇ꯭ꯔꯦꯟꯁꯤꯡꯗꯨꯗꯒꯤ ꯍꯟꯗꯛ ꯑꯩꯅ ꯇꯣꯡꯉꯤꯁꯤꯅ ꯈꯔꯗꯤ ꯑꯗꯨꯝ ꯎꯞꯗꯦꯠ ꯑꯣꯏꯔꯦ